ꯃꯅꯤꯄꯨꯔꯁꯤꯗꯒꯤ ꯍꯧꯔꯛꯈꯤꯕ ꯌꯥꯝ ꯃꯔꯨ ꯑꯣꯏꯕ ꯑꯥꯔꯠ ꯃꯣꯃꯦꯟ ꯍꯥꯏ ꯇꯥꯔꯒꯗꯤ ꯈ꯭ꯋꯥꯡ ꯐꯅꯦꯛ ꯍꯥꯏꯕꯗꯤ ꯊꯝꯕꯥꯜ ꯂꯩꯈꯣꯛ ꯐꯅꯦꯛ ꯔꯥꯅꯤ ꯐꯤ ꯃꯨꯀꯥ ꯐꯤ ꯋꯥꯡꯘꯩ ꯐꯤ ꯑꯁꯤꯅꯆꯤꯡꯕꯅꯤ ꯑꯗꯨꯒ ꯂꯩꯔꯨꯝꯒꯤ ꯐꯤꯁꯤꯁꯨ ꯃꯔꯨ ꯑꯣꯏꯅ ꯁꯤꯃꯁꯨ ꯍꯥꯏꯕ ꯄꯣꯠꯁꯤꯡ ꯑꯁꯦ ꯇꯉꯥꯏ ꯐꯗꯅ ꯂꯨꯍꯣꯡꯕ ꯑꯃ ꯊꯣꯛꯄꯗ ꯁꯨ ꯍꯥꯞꯇꯕ ꯌꯥꯗꯦ ꯃꯥꯒꯤ ꯃꯇꯛ ꯃꯌꯥꯏ ꯍꯥꯏꯔꯒꯗꯤ ꯂꯨꯍꯣꯡꯕ ꯃꯇꯝꯗ ꯅꯨꯄꯤ ꯑꯃ ꯂꯨꯍꯣꯡꯕ ꯃꯇꯝꯗ ꯀꯩꯅ ꯑꯃ ꯂꯨꯍꯣꯡꯕ ꯃꯇꯝꯗ ꯂꯩꯔꯨꯝ ꯐꯤ ꯍꯥꯏꯕꯁꯦ ꯃꯥꯒꯤ ꯐꯝ ꯀꯣꯟꯕ ꯃꯇꯝꯗ ꯍꯥꯞꯇꯕ ꯁꯨꯛꯌꯥꯃꯛ ꯌꯥꯗꯦ ꯈ꯭ꯋꯥꯡ ꯐꯅꯦꯛ ꯍꯥꯏꯕꯁꯦ ꯅꯨꯄꯤ ꯑꯃ ꯂꯨꯍꯣꯡꯕ ꯃꯇꯝꯗ ꯌꯥꯎꯗꯕ ꯁꯨꯛꯌꯥꯃꯛ ꯌꯥꯗꯕ ꯄꯣꯠꯁꯛ ꯑꯃ ꯑꯣꯏ